ꯑꯩꯅ ꯁꯤꯅꯦꯔꯤ ꯑꯃ ꯌꯦꯛꯆꯩ ꯁꯤꯅꯦꯔꯤ ꯑꯁꯤ ꯌꯦꯛꯄ ꯂꯣꯏꯕꯒ ꯑꯩꯅ ꯌꯦꯛꯄꯥ ꯃꯇꯝꯗ ꯑꯩꯅ ꯍꯥꯟꯅ ꯄꯤꯛꯂꯤꯉꯩꯒꯤ ꯃꯇꯝꯗ ꯊꯣꯛꯈꯤꯕ ꯑꯩꯅ ꯆꯠꯈꯤꯕ ꯃꯐꯝ ꯑꯃ ꯑꯩꯒꯤ ꯊꯝꯃꯣꯏꯗ ꯋꯥꯈꯜꯗ ꯅꯤꯡꯁꯪꯉꯛꯄ ꯑꯃ ꯑꯣꯏ ꯃꯇꯝꯗꯨꯗ ꯑꯩ ꯌꯥꯝꯅ ꯏꯝꯃꯣꯁꯅꯦꯜ ꯑꯣꯏ ꯍꯥꯏꯔꯤꯕ ꯐꯣꯇꯣꯗꯣ ꯑꯩꯅ ꯌꯦꯛꯈꯤꯕ ꯂꯥꯏꯗꯣ ꯎꯕ ꯃꯇꯝꯗ ꯑꯩꯅ ꯍꯥꯟꯅ ꯎꯈꯤꯕ ꯃꯐꯝꯗꯣ ꯆꯞ ꯃꯥꯟꯅꯔꯕ ꯃꯐꯝ ꯑꯃ ꯑꯣꯏꯔꯛꯈꯤ ꯃꯔꯝ ꯑꯗꯨꯅ ꯑꯩꯅ ꯑꯩꯒꯤ ꯊꯝꯃꯣꯏꯗ ꯏꯝꯃꯣꯁꯅꯦꯜ ꯑꯣꯏꯔꯒ ꯌꯥꯝꯅ ꯅꯨꯡꯁꯤꯕ ꯌꯥꯝꯅ ꯍꯥꯏꯗꯤ ꯑꯩꯅ ꯅꯤꯡꯁꯤꯡꯅꯤꯉꯥꯏ ꯑꯣꯏꯕ ꯃꯔꯝ ꯑꯃ ꯑꯣꯏꯔꯛꯈꯤ ꯃꯔꯝ ꯑꯁꯤꯅ ꯑꯩꯅ ꯑꯗꯨ ꯎꯕ ꯃꯇꯝꯗ ꯑꯩꯒꯤ ꯊꯝꯃꯣꯏꯗ ꯌꯥꯝꯅ ꯏꯝꯃꯣꯁꯅꯦꯜ ꯑꯣꯏꯈꯤ